ꯑꯩꯒꯤ ꯈꯣꯏꯗꯥꯖꯕ ꯃꯅꯤꯄꯨꯔꯤ ꯋꯥꯍꯩ ꯍꯥꯏꯔꯒꯗꯤ ꯆꯥꯟꯕꯤꯗꯨꯅꯒ ꯍꯥꯏꯕ ꯑꯃꯁꯨꯡ ꯀꯔꯤꯅꯣꯝꯃꯇ ꯍꯥꯏꯖꯒꯦꯅꯒ ꯍꯥꯏꯕ ꯁꯤꯒꯨꯝꯕꯁꯦ ꯄꯥꯝꯖꯩ ꯃꯁꯤꯒꯤ ꯋ꯭ꯔꯠꯁꯦ ꯄꯥꯝꯖꯔꯤꯁꯦ ꯀꯔꯤꯒꯤꯅꯣ ꯍꯥꯏꯕ ꯃꯇꯝꯗ ꯑꯩꯒꯤ ꯋꯥꯈꯜꯗ ꯌꯥꯝꯅ ꯕꯦꯕꯥꯔ ꯂꯩꯅ ꯉꯥꯡꯕ ꯋꯥꯍꯩꯅꯤ ꯍꯥꯏꯅ ꯂꯧꯏ ꯑꯇꯣꯞꯄ ꯋꯥꯍꯩꯒ ꯆꯥꯡꯗꯝꯅꯔꯨꯕ ꯃꯇꯝꯗ ꯑꯩꯒꯤ ꯁꯤꯒꯤ ꯃꯅꯤꯄꯨꯔꯤ ꯂꯣꯟꯁꯦ ꯌꯥꯝꯅ ꯕꯦꯕꯥꯔ ꯂꯩꯅ ꯌꯥꯝꯅ ꯔꯦꯁꯄꯦꯛ ꯂꯩꯅ ꯉꯥꯡꯕꯅꯤ ꯍꯥꯏꯅ ꯑꯩꯒꯤ ꯋꯥꯈꯟꯗ ꯈꯟꯖꯩ ꯑꯗꯨꯅ ꯆꯥꯟꯕꯤꯗꯨꯅꯒꯥꯏꯅ ꯍꯥꯏꯕꯗꯒꯤ ꯀꯔꯤꯅꯣꯝꯃꯇ ꯍꯥꯏꯖꯒꯦꯕ ꯒꯥꯏꯅ ꯍꯥꯏꯕ ꯁꯤꯒꯨꯝꯕꯁꯦ ꯌꯥꯝꯅ ꯄꯥꯝꯖꯩ

ꯉꯝꯕꯁꯦ ꯁꯤꯒꯤꯗꯃꯛꯇ ꯑꯩ ꯃꯅꯤꯄꯨꯔꯤ ꯃꯆꯥ ꯑꯃ ꯑꯣꯏꯅ ꯑꯩ ꯌꯥꯝꯅ ꯆꯥꯎꯊꯣꯛꯆꯕ ꯐꯥꯎꯖꯩꯌꯦ